ꯍꯜꯂꯣ ꯑꯣ ꯅꯈꯣꯏꯒꯤ ꯌꯨꯝꯁꯤꯕꯨ ꯍꯟꯗꯛ ꯃꯔꯛꯇꯤ ꯀꯩꯅꯣ ꯃꯈꯣꯟ ꯌꯥꯝ ꯇꯥꯏꯁꯤꯕꯣ ꯀꯔꯤ ꯇꯧꯔꯤꯒꯦ ꯑ ꯑ ꯎꯝ ꯑꯣ ꯁꯥꯎꯕꯨꯗꯤ ꯁꯥꯎꯗꯤꯌꯦ ꯑꯉꯥꯡꯁꯤꯡꯁꯦ ꯄꯩꯈꯥ ꯃꯌꯥꯅꯤꯅꯅꯦ ꯂꯥꯏꯔꯤꯛ ꯂꯥꯏꯁꯨ ꯄꯥꯕ ꯑꯗꯤ ꯑꯩꯈꯣꯏꯁꯨ ꯅꯨꯡꯗꯤꯟ ꯅꯨꯡꯁꯥ ꯁꯥꯔꯀꯥꯟꯗ ꯉꯍꯥꯛ ꯄꯣꯊꯥꯕꯗꯣ ꯄꯥꯝꯕꯅꯤꯅꯅꯦ ꯑꯍꯟꯒ ꯑꯣꯏꯕꯁꯤꯗꯀꯣ ꯉꯥꯡꯗꯣ ꯉꯥꯡꯗꯣ ꯀꯩꯗꯧꯔꯖꯥꯠꯅꯣ ꯈꯟꯕꯩ ꯋꯥꯅꯤꯗ ꯑ ꯑ ꯑꯧ ꯍꯣꯏ ꯍꯣꯏ ꯌꯥꯝ ꯐꯔꯦ ꯐꯔꯦ ꯈ ꯊꯨꯅ ꯂꯣꯏꯁꯜꯍꯜꯂꯣ ꯑ ꯑ ꯅꯨꯡꯉꯥꯏꯔꯦ